ꯑꯩꯅ ꯑꯉꯥꯡ ꯑꯣꯏꯔꯤꯉꯩꯗ ꯑꯩꯈꯣꯏꯒꯤ ꯊꯪꯅꯕ ꯌꯨꯝꯊꯪꯅꯕꯁꯤꯡꯒꯤ ꯏꯃꯥꯅꯕ ꯏꯃꯥꯅꯕꯁꯤꯡꯒ ꯑꯩ ꯃꯌꯥꯝ ꯄꯨꯜꯂ ꯄꯨꯜꯂꯒ ꯑꯩꯈꯣꯏ ꯃꯌꯥꯝ ꯁꯥꯟꯅꯔꯛꯏ ꯑꯗꯨꯗꯒꯤ ꯄꯨꯈ꯭ꯔꯤꯗ ꯏꯔꯣꯏꯕ ꯁꯥꯟꯅꯔꯛꯏ ꯑꯗꯨꯗꯒꯤ ꯑꯃꯥꯡꯕꯤ ꯁꯥꯟꯅꯔꯛꯏ ꯀꯦꯀꯨ ꯂꯣꯠꯄꯤ ꯁꯥꯟꯅꯔꯛꯏ ꯇꯦꯂꯪꯒ ꯄꯥꯏꯕꯤ ꯂꯕꯨꯛꯇ ꯁꯥꯟꯅꯔꯛꯏ ꯑꯗꯨꯗꯒꯤꯗꯤ ꯑꯩꯈꯣꯏ ꯎꯆꯦꯟꯕꯤ ꯁꯥꯟꯅꯔꯛꯏ ꯂꯥꯏ ꯐꯗꯤꯕꯤ ꯁꯥꯔꯒ ꯃꯥꯡꯒꯣꯜ ꯌꯨꯝꯒꯤ ꯃꯥꯡꯒꯣꯜ ꯃꯥꯡꯒꯣꯜꯗ ꯇꯧꯔꯒ ꯁꯥꯟꯅꯔꯛꯏ ꯑꯗꯨꯗꯒꯤ ꯂꯧꯕꯨꯛꯇꯁꯨ ꯑꯩꯈꯣꯏꯒꯤ ꯍꯪꯒꯥꯝ ꯍꯨꯜꯂꯒ ꯍꯥꯋꯥꯏ ꯃꯇꯣꯜ ꯍꯨꯜꯂꯒ ꯁꯟ ꯉꯥꯛꯄ ꯆꯠꯂꯛꯏ ꯑꯗꯨꯗꯒꯤ ꯂꯧ ꯂꯣꯏꯔꯒ ꯑꯩꯈꯣꯏꯒꯤ ꯂꯧ ꯌꯩꯕ ꯂꯣꯏꯈꯔꯒ ꯆꯔꯨ ꯃꯄꯩ ꯃꯄꯩ ꯂꯩꯕꯗꯣ ꯑꯗꯨꯒꯤ ꯃꯔꯛꯇ ꯑꯩꯈꯣꯏ ꯀꯦꯀꯨ ꯂꯣꯠꯄꯤ ꯁꯥꯟꯅꯩ ꯑꯗꯨꯒ ꯑꯃꯨꯛ ꯆꯔꯨꯗꯣ ꯃꯄꯨꯟ ꯃꯄꯨꯟ ꯄꯨꯜꯂꯒ ꯍꯨꯟꯕꯤꯁꯨ ꯁꯥꯟꯅꯔꯛꯏ ꯑꯗꯨꯒ ꯃꯇꯃꯗꯨꯗ ꯁꯥꯟꯅꯔꯛꯄꯗꯣ ꯌꯥꯝꯅ ꯅꯨꯡꯁꯤ ꯌꯥꯝꯅ ꯅꯤꯡꯁꯤꯡꯏ ꯍꯧꯖꯤꯛꯀꯤ ꯑꯉꯥꯡꯁꯤꯡꯅ ꯁꯥꯟꯅꯕꯒ ꯌꯥꯝꯅ ꯈꯦꯟꯅꯩ ꯍꯥꯏꯕꯗꯤ ꯃꯣꯏꯗꯤ ꯁꯥꯟꯅꯕꯒꯤ ꯃꯇꯝꯁꯨ ꯐꯪꯗ꯭ꯔꯦ ꯑꯩꯈꯣꯏꯒꯤ ꯃꯇꯝꯗꯗꯤ ꯁꯥꯟꯅꯕꯒꯤ ꯃꯇꯝ ꯌꯥꯝꯅ ꯐꯪꯏ ꯌꯥꯝꯅꯁꯨ ꯅꯨꯡꯉꯥꯏ ꯑꯗꯣ ꯑꯃꯨꯛ ꯑꯃꯨꯛ ꯀꯔꯤꯒꯨꯝꯕ ꯀꯥꯟꯗ ꯑꯩꯒꯤ ꯁꯥꯟꯅꯃꯤꯟꯅꯔꯛꯄ ꯏꯃꯥꯟꯅꯕ ꯏꯃꯥꯅꯕꯤꯁꯤꯡ ꯑꯗꯣ ꯑꯃꯨꯛ ꯑꯃꯨꯛ ꯅꯤꯡꯁꯤꯡꯉꯛꯏ ꯑꯃꯨꯛ ꯑꯃꯨꯛ ꯑꯩꯈꯣꯏꯅ ꯌꯨꯝꯗ ꯆꯠꯄ ꯃꯇꯝꯗ ꯑꯣꯔ ꯅꯠꯇ꯭ꯔꯒ ꯂꯝꯕꯤꯗ ꯅꯠꯇ꯭ꯔꯒ ꯀꯔꯤꯒꯨꯝꯕ ꯀꯨꯝꯍꯩ ꯍꯥꯔꯥꯎꯗ ꯊꯦꯡꯅꯕ ꯃꯇꯝꯗ ꯑꯩꯈꯣꯏꯅ ꯁꯥꯟꯅꯈꯤꯕꯒꯤ ꯋꯥꯔꯤꯁꯤꯡ ꯑꯗꯣ ꯂꯤꯔ ꯂꯤꯔꯒ ꯑꯩꯈꯣꯏ ꯅꯤꯡꯁꯤꯡꯏ